ꯏꯁꯤꯡꯁꯤꯗꯤ ꯑꯗꯨꯛꯀꯤ ꯃꯇꯤꯛ ꯗꯔꯀꯥꯔ ꯑꯣꯏꯔꯦ ꯍꯦꯛ ꯌꯥꯍꯧꯔꯛꯄꯗꯒꯤ ꯑꯩꯈꯣꯏꯅ ꯈꯣꯡ ꯂꯩꯕꯥꯛ ꯃꯈꯥ ꯇꯥꯕꯗꯒꯤ ꯏꯁꯤꯡꯁꯦ ꯑꯗꯨꯛꯀꯤ ꯃꯇꯤꯛ ꯗꯔꯀꯥꯔ ꯑꯣꯏꯔꯦ ꯊꯛꯄ ꯑꯣꯏꯔꯣ ꯌꯥꯍꯧꯔꯛꯄꯒ ꯑꯩꯈꯣꯏꯁꯤ ꯑꯗꯨꯝ ꯏꯁꯤꯡ ꯊꯛꯄ ꯀꯥꯡꯕꯨꯗꯤ ꯑꯗꯨꯝ ꯊꯛꯑꯦ ꯑꯗꯨꯒ ꯑꯩꯈꯣꯏꯅ ꯕ꯭ꯔꯁ ꯇꯧꯕ ꯃꯇꯝꯗ ꯑꯩꯈꯣꯏ ꯏꯁꯤꯡ ꯗꯔꯀꯥꯔ ꯑꯣꯏ ꯃꯥꯏ ꯇꯥꯔꯁꯨ ꯏꯁꯤꯡ ꯗꯔꯀꯥꯔ ꯑꯣꯏ ꯋꯥꯁ ꯔꯨꯝꯗ ꯑꯩꯈꯣꯏꯅ ꯆꯪꯉꯁꯨ ꯏꯁꯤꯡꯁꯦ ꯑꯗꯨꯛꯀꯤ ꯃꯇꯤꯛ ꯗꯔꯀꯥꯔ ꯑꯣꯏꯔꯦ ꯑꯩꯈꯣꯏꯗ ꯑꯗꯨꯗꯨꯒ ꯑꯩꯈꯣꯏꯅ ꯏꯔꯨ ꯃꯥꯏꯊꯖꯕ ꯃꯇꯝꯗꯁꯨ ꯏꯁꯤꯡꯁꯦ ꯗꯔꯀꯥꯔ ꯂꯣꯏꯅ ꯑꯣꯏ ꯑꯗꯒꯤ ꯆꯥꯛ ꯏꯁꯤꯡ ꯊꯣꯡꯕꯗꯁꯨ ꯏꯁꯤꯡꯒꯤ ꯑꯗꯨꯛꯀꯤ ꯃꯇꯤꯛ ꯗꯔꯀꯥꯔ ꯂꯣꯏ ꯑꯣꯏꯌꯦꯕ ꯑꯗꯒꯤ ꯑꯩꯈꯣꯏꯅꯅꯦ ꯏꯟꯖꯥꯡ ꯊꯣꯡꯉꯒꯁꯨ ꯏꯟꯖꯥꯡ ꯅꯥꯄꯤ ꯊꯥꯔꯤꯕ ꯄꯣꯠ ꯆꯩ ꯃꯅꯥ ꯃꯁꯤꯡ ꯃꯌꯥꯝ ꯊꯥꯔꯤꯁꯦ ꯏꯁꯤꯡꯁꯦ ꯂꯣꯏꯅ ꯗꯔꯀꯥꯔ ꯑꯣꯏ ꯑꯗ ꯑꯩꯈꯣꯏꯅꯅꯦ ꯍꯧꯖꯤꯛ ꯐꯤꯔꯣꯜ ꯁꯨꯕ ꯆꯥꯝꯕ ꯑꯣꯏꯔꯣ ꯏꯁꯤꯡꯁꯦ ꯂꯣꯏꯅ ꯗꯔꯀꯥꯔ ꯑꯣꯏꯌꯦꯕ ꯑꯃꯣꯠ ꯑꯀꯥꯏ ꯑꯩꯈꯣꯏꯅ ꯄꯥꯏꯔꯨꯔꯒꯁꯨ ꯈꯨꯠ ꯁꯥ ꯁꯦꯡꯗꯣꯛ ꯈꯣꯇꯣꯛꯄ ꯃꯇꯝꯗ ꯑꯩꯈꯣꯏꯅ ꯏꯁꯤꯡꯁꯦ ꯂꯣꯏꯅ ꯗꯔꯀꯥꯔ ꯑꯣꯏ ꯑꯗꯨꯒ ꯂꯣꯏꯅ ꯏꯁꯤꯡꯁꯤꯒꯤ ꯀꯩꯅꯣꯁꯤꯗꯤ ꯑꯩꯈꯣꯏꯅ ꯗꯔꯀꯥꯔ ꯑꯣꯏꯕꯩ ꯆꯥꯡꯁꯦ ꯑꯗꯨꯛꯀꯤ ꯃꯇꯤꯛ ꯗꯔꯀꯥꯔ ꯑꯣꯏꯔꯦ ꯑꯩꯈꯣꯏꯅ ꯁꯤꯖꯤꯟꯅꯔꯤꯕ ꯄꯣꯠꯂꯝ ꯃꯌꯥꯝ ꯀꯔꯤꯒꯨꯝꯕ ꯑꯣꯏꯔꯣ ꯑꯩꯈꯣꯏꯅ ꯏꯃꯨꯡꯒꯤ ꯂꯝ ꯋꯥꯏ ꯇꯩꯊꯣꯛ ꯈꯣꯇꯣꯛꯄ ꯑꯣꯏꯔꯣ ꯏꯁꯤꯡ ꯗꯔꯀꯥꯔ ꯑꯗꯨꯝ ꯑꯣꯏ ꯏꯁꯤꯡꯁꯤꯒꯤ ꯗꯔꯀꯥꯔꯁꯤꯗꯤ ꯅꯣꯡꯃꯗꯨꯒꯤ ꯑꯣꯏꯅ ꯑꯗꯨꯛꯀꯤ ꯃꯇꯤꯛ ꯑꯩꯈꯣꯏꯗ ꯗꯔꯀꯥꯔ ꯂꯩ ꯍꯥꯏ ꯇꯥꯔꯦ ꯏꯁꯤꯡ ꯌꯥꯎꯗꯅ ꯄꯣꯠ ꯑꯝꯇ ꯑꯩꯈꯣꯏꯅ ꯍꯧꯖꯤꯛ ꯁꯨꯗꯣꯛ ꯆꯥꯝꯊꯣꯛꯄ ꯑꯣꯏꯔꯣ ꯀꯔꯤꯒꯨꯝꯕ ꯄꯣꯠ ꯑꯃ ꯁꯤꯗꯣꯛ ꯈꯣꯇꯣꯛꯄ ꯑꯣꯏꯔꯣ ꯏꯁꯤꯡ ꯌꯥꯎꯗꯕꯤꯗ ꯑꯩꯈꯣꯏ ꯌꯥꯗꯦꯕ ꯃꯔꯝꯗꯤ ꯀꯩꯒꯤꯅꯣ ꯑꯃꯣꯠ ꯑꯀꯥꯏ ꯑꯩꯈꯣꯏꯅ ꯄꯥꯏꯔꯨꯔꯁꯨ ꯈꯨꯠ ꯁꯥ ꯁꯦꯡꯗꯣꯛꯄꯗ ꯃꯇꯝꯗ ꯏꯁꯤꯡꯁꯤ ꯂꯣꯏꯅ ꯗꯔꯀꯥꯔ ꯑꯣꯏꯌꯦꯕ ꯑꯗꯨꯅ ꯏꯁꯤꯡꯁꯤꯗꯤ ꯑꯩꯈꯣꯏꯗ ꯅꯣꯡꯃꯒꯤ ꯍꯦꯛ ꯌꯥꯍꯧꯔꯛꯄꯗꯒꯤ ꯑꯩꯈꯣꯏꯅ ꯍꯦꯛ ꯇꯨꯝꯃꯝꯗꯥꯏꯐꯥꯎꯉꯩꯗ ꯏꯁꯤꯡꯁꯤꯗꯤ ꯑꯗꯨꯛꯀꯤ ꯃꯇꯤꯛ ꯑꯩꯈꯣꯏꯗ ꯑꯗꯨꯝ ꯆꯪꯉꯤ ꯍꯥꯏ ꯇꯥꯔꯦ ꯃꯁꯦ